ꯑꯩꯒꯤ ꯏꯃꯨꯡꯗ ꯑꯩ ꯑꯃꯗꯤ ꯑꯩꯒꯤ ꯑꯍꯜ ꯑꯣꯏꯔꯕ ꯑꯩꯒꯤ ꯏꯃꯥ ꯏꯄꯥ ꯑꯩꯈꯣꯏ ꯃꯤ ꯑꯍꯨꯝꯈꯛ ꯂꯩꯖꯩ ꯑꯩꯈꯣꯏꯅ ꯂꯩꯔꯤꯕ ꯈꯨꯟꯗꯥꯔꯤꯕ ꯃꯐꯝ ꯑꯁꯤ ꯄꯥꯠꯅ ꯄꯥꯠꯇꯅꯤ ꯃꯐꯝ ꯑꯁꯤꯒꯤ ꯈꯨꯟꯖꯥꯁꯤꯡꯒꯤ ꯁꯤꯟꯐꯝꯗꯤ ꯉꯥ ꯐꯥꯕꯅ ꯑꯣꯏꯔꯤ ꯉꯥ ꯐꯥꯕ ꯃꯇꯝꯗ ꯉꯥ ꯑꯃꯅ ꯑꯃꯒꯤ ꯃꯇꯦꯡ ꯄꯥꯡꯕ ꯌꯥꯝꯅ ꯗꯔꯀꯥꯔ ꯑꯣꯏ ꯑꯗꯨꯕꯨ ꯑꯩꯒꯤꯗꯤ ꯑꯩ ꯏꯊꯟꯇ ꯑꯣꯏꯕꯅ ꯍꯥꯏꯕꯗꯤ ꯑꯩꯒꯤ ꯂꯩꯔꯤꯕ ꯏꯃꯥ ꯏꯄꯥ ꯑꯅꯤꯃꯛ ꯑꯍꯜ ꯑꯣꯏꯈꯤꯕꯅ ꯑꯩ ꯏꯊꯟꯇ ꯆꯠꯇꯨꯅ ꯉꯥ ꯐꯥꯖꯩ ꯑꯁꯤꯅ ꯑꯩꯒꯤ ꯏꯃꯨꯡ ꯃꯅꯨꯡ ꯄꯨꯅꯕ ꯌꯥꯝꯅ ꯀꯟꯅ ꯍꯣꯠꯅꯖꯩ ꯃꯁꯤꯗ ꯅꯣꯡꯂꯩ ꯅꯨꯡꯁꯤꯠ ꯉꯥ ꯐꯥꯕ ꯆꯠꯄ ꯃꯇꯝꯗ ꯀꯔꯤꯒꯨꯝꯕ ꯃꯇꯝꯗ ꯅꯣꯡꯂꯩ ꯅꯨꯡꯁꯤꯠ ꯌꯥꯝꯅ ꯀꯟꯅ ꯂꯥꯛꯏ ꯂꯥꯛꯄ ꯌꯥꯎꯋꯤ ꯅꯣꯡꯂꯩ ꯅꯨꯡꯁꯤꯠ ꯃꯅꯨꯡꯗ ꯅꯣꯡꯂꯩ ꯅꯨꯡꯁꯤꯠꯇ ꯑꯩꯅ ꯇꯣꯡꯂꯤꯕ ꯍꯤ ꯑꯗꯨ ꯍꯨꯝꯇꯣꯛ ꯍꯨꯝꯖꯤꯟ ꯌꯥꯝꯅ ꯇꯧꯋꯤ ꯏꯁꯤꯡꯗ ꯇꯥꯁꯟꯕꯁꯨ ꯌꯥꯝꯅ ꯌꯥꯎꯋꯤ ꯑꯗꯨꯒ ꯄꯥꯠꯅꯤꯅ ꯏꯄꯥꯠꯅꯤꯅ ꯃꯐꯝ ꯑꯗꯨꯒ ꯌꯨꯝꯀꯩ ꯀꯨꯡꯗꯕ ꯃꯔꯝꯅ ꯂꯩꯇꯕ ꯃꯔꯝꯅ ꯅꯣꯡꯂꯩ ꯅꯨꯡꯁꯤꯠ ꯂꯥꯛꯄꯗ ꯉꯥꯏꯍꯥꯛꯇꯪ ꯆꯪꯗꯨꯅ ꯇꯥꯡꯕꯒꯤ ꯈꯨꯗꯣꯡꯆꯥꯕꯁꯨ ꯂꯩꯇꯦ ꯑꯗꯨꯕꯨ ꯅꯣꯡ ꯅꯨꯡꯁꯤꯠꯀꯤ ꯑꯋꯥꯕꯗꯨ ꯑꯗꯨꯝ ꯃꯥꯌꯣꯛꯅꯖꯩ ꯃꯁꯤꯗ ꯑꯩ ꯏꯊꯟꯇ ꯑꯣꯏꯕꯅ ꯁꯤꯕ ꯆꯪꯕ ꯍꯥꯏꯕ ꯑꯃꯁꯨ ꯃꯇꯦꯡ ꯄꯥꯡꯕꯤꯅꯕ ꯌꯥꯎꯗꯕꯅꯤꯅ ꯑꯗꯨꯒꯤ ꯑꯀꯤꯕ ꯑꯃꯁꯨ ꯑꯗꯨꯝ ꯄꯣꯛꯏ ꯑꯗꯨꯕꯨ ꯑꯀꯤꯕ ꯀꯌꯥ ꯄꯣꯛꯂꯕꯁꯨ ꯅꯣꯡꯃꯒꯤ ꯆꯥꯛ ꯆꯥꯛꯂꯦꯟ ꯑꯣꯏꯅꯅꯕ ꯁꯨꯝ ꯆꯥꯅ ꯊꯛꯅꯕ ꯄꯨꯅꯕ ꯑꯣꯏꯕꯅ ꯑꯣꯏꯕꯅꯤꯅ ꯑꯗꯣ ꯆꯠꯇꯕꯗꯤ ꯌꯥꯗꯦ ꯍꯥꯏꯗꯅ ꯉꯥ ꯐꯥꯕ ꯁꯨꯝ ꯆꯠꯂꯤ ꯅꯣꯡꯂꯩ ꯅꯨꯡꯁꯤꯠ ꯇ ꯂꯥꯛꯄ ꯃꯇꯝꯗ ꯑꯩꯅ ꯑꯩꯒꯤ ꯏꯊꯟꯇ ꯑꯣꯏꯕꯅꯤꯅ ꯃꯗꯨꯗ ꯆꯪ ꯑꯩꯒꯤ ꯏꯁꯥꯒꯤ ꯁꯦꯞ ꯑꯣꯏꯖꯅꯕ ꯊꯧꯔꯤꯅꯆꯤꯡꯕ ꯑꯇꯣꯞ ꯑꯇꯣꯞꯄ ꯄꯣꯠꯆꯩ ꯀꯌꯥ ꯑꯃꯁꯨ ꯇꯌꯥꯔꯅꯆꯤꯡꯕꯁꯨ ꯁꯨꯝ ꯄꯨꯖꯩ ꯃꯗꯨꯅ ꯑꯩ ꯅꯣꯡꯂꯩ ꯅꯨꯡꯁꯤꯠ ꯂꯥꯛꯂꯕꯁꯨ ꯑꯩꯒꯤ ꯄꯨꯟꯁꯤ ꯀꯟꯖꯅꯕ ꯂꯝꯕꯤ ꯑꯃ ꯑꯣꯏꯅꯅꯕꯒꯤꯗꯃꯛꯇ ꯑꯩꯅ ꯄꯨꯖꯕꯅꯤ ꯉꯥ ꯐꯥꯕ ꯉꯥ ꯐꯥꯕꯗ ꯂꯨꯗ ꯂꯥꯡꯗ ꯇꯤꯟ ꯀꯥꯡ ꯂꯤꯟꯅꯆꯤꯡꯕ ꯆꯪꯕ ꯈꯣꯠꯄ ꯑꯀꯤꯕ ꯑꯗꯨꯒꯨꯝꯕ ꯆꯪꯉꯝꯕꯒꯤ ꯑꯀꯤꯕ ꯀꯌꯥ ꯑꯃꯁꯨ ꯄꯣꯛꯏ ꯑꯃꯒ ꯑꯃꯒ ꯂꯨ ꯂꯥꯡ ꯃꯥꯡꯕ ꯈꯣꯠꯄ ꯀꯌꯥ ꯑꯃꯁꯨ ꯊꯦꯡꯅꯩ ꯍꯨꯔꯥꯟ ꯆꯤꯟꯊꯤ ꯀꯌꯥ ꯑꯃꯁꯨ ꯂꯩꯇꯕꯗꯤ ꯅꯠꯇꯦ ꯂꯩ ꯑꯗꯨꯒꯨꯝꯕꯒꯤ ꯈꯨꯗꯣꯡꯆꯥꯗꯕ ꯍꯥꯏꯗꯤ ꯀꯌꯥ ꯑꯃꯁꯨ ꯃꯥꯌꯣꯛꯅꯩ